ꯃꯅꯤꯄꯨꯔꯗ ꯂꯩꯕ ꯃꯤꯑꯣꯏꯁꯤꯡꯅ ꯃꯃꯥꯡꯉꯩꯗꯒꯤ ꯅꯥꯠꯀꯤ ꯑꯣꯏꯕ ꯆꯠꯅꯕꯤ ꯍꯥꯏꯕꯁꯦ ꯑꯩꯈꯣꯏꯅ ꯂꯥꯏ ꯍꯔꯥꯎ ꯃꯩꯇꯩꯒꯤꯅ ꯂꯥꯏ ꯍꯔꯥꯎꯕ ꯒꯨꯝꯕ ꯑꯗꯨꯒ ꯈ꯭ꯔꯤꯁꯇꯦꯟꯒꯤꯅ ꯂꯨꯏ ꯉꯥꯏ ꯅꯤꯒꯨꯝꯕ ꯑꯗꯒꯤ ꯒꯥꯟ ꯉꯥꯏ ꯒꯨꯝꯕ ꯃꯨꯁꯂꯤꯝꯒꯤꯅ ꯏꯠꯀꯨꯝꯕ ꯁꯨꯃꯥꯏꯅ ꯄꯥꯡꯊꯣꯛꯑꯦ ꯃꯥꯒꯤ ꯃꯥꯒꯤ ꯅꯥꯠꯀꯤ ꯃꯇꯧ ꯍꯥꯏꯗꯤ ꯆꯠꯅꯕꯤ ꯑꯍꯜ ꯂꯃꯟꯁꯤꯡꯅ ꯇꯧꯔꯝꯕꯁꯤꯡꯗꯨꯒꯤ ꯃꯇꯨꯡ ꯏꯜꯂꯒ ꯑꯗꯨꯝ ꯄꯥꯡꯊꯣꯛꯑꯦ